ꯑꯩꯈꯣꯏꯒꯤ ꯂꯩꯀꯥꯏꯒꯤ ꯁꯤꯠꯄ ꯁꯦꯡꯕ ꯁꯣꯁꯦꯜ ꯁꯔꯕꯤꯁ ꯇꯧꯕꯁꯤꯗ ꯑꯗꯨꯝ ꯋꯥꯈꯜ ꯃꯤ ꯌꯥꯝꯕꯅꯤꯅ ꯃꯣꯠ ꯃꯥꯟꯅꯗꯕ ꯃꯌꯥꯝ ꯑꯃ ꯌꯥꯔꯛꯑꯦ ꯑꯩꯈꯣꯏꯒꯤ ꯈꯔꯅ ꯊꯕꯛ ꯁꯨꯔꯒ ꯈꯔꯅ ꯂꯦꯞꯄꯒ ꯌꯦꯡꯕ ꯑꯗꯒꯤ ꯈꯨꯗꯣꯝꯕꯤꯒ ꯆꯤꯟꯒꯗꯪ ꯄꯨꯊꯣꯛꯄ ꯃꯤꯁꯨ ꯑꯗꯨꯝ ꯌꯥꯎꯋꯦ ꯁꯤ ꯃꯌꯥꯝꯁꯦ ꯄꯨꯟꯅ ꯊꯕꯛ ꯇꯧꯃꯤꯟꯅꯅꯕ ꯍꯣꯠꯅꯕꯗ ꯑꯗꯨꯝ ꯑꯋꯥꯕ ꯑꯃꯕꯨꯗꯤ ꯑꯣꯏ ꯑꯗꯨꯅ ꯉꯁꯤ ꯑꯩꯈꯣꯏꯒꯤ ꯂꯩꯀꯥꯏꯒꯤ ꯁꯤꯃ ꯂꯣꯏꯁꯟꯅꯗꯕ ꯌꯥꯗꯦ ꯍꯥꯏꯔꯒ ꯑꯗꯨꯝ ꯊꯦꯝꯃꯒ ꯍꯥꯏꯅꯔꯒ ꯊꯕꯛꯄꯨꯗꯤ ꯑꯗꯨꯝ ꯃꯥꯏ ꯄꯥꯛꯅ ꯑꯗꯨꯝ ꯇꯧꯕ ꯉꯝꯈꯤ